ꯍꯜꯂꯣ ꯑꯥ ꯑꯥ ꯆꯨꯔꯆꯥꯟꯄꯨꯔꯗ ꯂꯥꯛꯄꯤꯕꯅꯤꯅꯦ ꯆꯨꯔꯆꯥꯟꯄꯨꯔꯒꯤꯀꯣ ꯑꯥ

ꯑꯥ ꯑꯣ ꯌꯦꯡꯕ ꯌꯥꯏ ꯌꯥꯒꯅꯤ ꯌꯥꯒꯅꯤ ꯒꯥꯔꯤꯗꯤ ꯑꯗꯨꯝ ꯄꯦꯁꯦꯟꯖꯔ ꯒꯥꯔꯤꯗ ꯑꯣꯏꯔꯁꯨ ꯌꯥꯏ ꯑꯗꯨ ꯅꯠꯇ꯭ꯔꯒꯅ ꯁꯤꯗ ꯑꯗꯨꯝ ꯄ꯭ꯔꯥꯏꯕꯦꯠ ꯀꯥꯔꯁꯤꯡꯗ ꯑꯗꯨꯝ ꯇꯧꯔꯁꯨ ꯌꯥꯏ ꯑꯗꯨꯒ ꯂꯩꯐꯝ ꯆꯥꯐꯝꯒꯤ ꯑꯣꯏꯅꯗꯤ ꯑꯗꯨꯝ ꯀꯥ ꯚꯔꯥ ꯑꯗꯨꯝ ꯀꯩꯅꯣ ꯇꯧꯕꯅꯤꯅ ꯑꯗꯨꯗ ꯑꯗꯨꯝ ꯂꯩꯔꯁꯨ ꯌꯥꯏ ꯍꯣꯁꯇꯦꯜꯗ ꯂꯩꯔꯁꯨ ꯌꯥꯏ ꯐꯪꯏ ꯐꯪꯏ ꯑꯗꯨꯁꯨ ꯂꯩ ꯚꯔꯥꯗꯤ ꯀꯩꯁꯨ ꯌꯥꯝꯅ ꯀꯩꯅꯣ ꯆꯪꯗꯦꯗ ꯂꯨꯄꯥ ꯆꯥꯝꯃꯉꯥꯃꯨꯛꯇꯅꯤ

ꯐꯪꯒꯅꯤ ꯐꯪꯒꯅꯤ ꯄꯔ ꯅꯥꯏꯠꯇ ꯂꯨꯄꯥ ꯆꯥꯇ꯭ꯔꯦꯠ

ꯐꯪꯒꯅꯤ ꯑꯩꯈꯣꯏꯅ ꯀꯛꯂꯁꯨ ꯌꯥꯔꯦ ꯑꯗꯨꯒꯤꯗꯤ ꯑꯥ ꯑꯩꯈꯣꯏꯒ ꯂꯥꯛꯂꯒ ꯊꯦꯡꯅꯔ ꯀꯥꯟꯗ ꯄꯦꯃꯦꯟ ꯇꯧꯔꯁꯨ ꯌꯥꯏꯗ

ꯂꯤꯁꯤꯡ ꯃꯉꯥꯃꯨꯛ ꯑꯣꯏꯒꯅꯤ ꯑꯗꯨꯝ ꯆꯔꯥꯆꯥꯟꯄꯨꯔ ꯕꯥꯖꯥꯔꯗ

ꯌꯥꯒꯅꯤ ꯌꯥꯒꯅꯤ

ꯑꯥ ꯐꯔꯦ ꯐꯔꯦ ꯐꯔꯦ ꯊꯦꯡꯛ ꯌꯨ ꯊꯦꯡꯛ ꯌꯨ